ꯃꯅꯤꯄꯨꯔꯗ ꯂꯩꯔꯤꯕ ꯏꯖꯨꯀꯦꯁꯟ ꯁꯦꯛꯇꯔꯗ ꯆꯥꯎꯈꯠꯂꯛꯂꯤꯕꯁꯤ ꯑꯩꯕꯨ ꯍꯥꯏꯖꯧ ꯍꯥꯏꯔꯒꯗꯤ ꯏꯟꯇꯔꯅꯦꯠꯀꯤ ꯐꯦꯁꯤꯂꯤꯇꯤꯁ ꯃꯅꯤꯄꯨꯔꯗ ꯂꯥꯛꯄꯁꯤꯅꯤ ꯁ꯭ꯀꯨꯜ ꯈꯨꯗꯤꯡꯗ ꯍꯩꯖꯤꯛꯇꯤ ꯏꯟꯇꯔꯅꯦꯠ ꯑꯁꯤ ꯌꯥꯎꯗꯕ ꯌꯥꯔꯛꯇ꯭ꯔꯦ ꯑꯈꯣꯏꯒꯤ ꯄ꯭ꯔꯥꯏꯕꯦꯠ ꯁ꯭ꯀꯨꯜꯗꯕꯨ ꯍꯥꯏꯔꯣ ꯑꯗꯒꯤ ꯒꯣꯃꯦꯟ ꯁ꯭ꯀꯨꯜꯁꯤꯡꯗꯕꯨ ꯍꯥꯏꯔꯣ ꯏꯟꯇꯔꯅꯦꯠ ꯑꯁꯤ ꯌꯥꯎꯗ꯭ꯔꯒꯗꯤ ꯂꯥꯏꯔꯤꯛ ꯂꯥꯏꯁꯨ ꯇꯝꯕꯗ ꯈꯨꯗꯣꯡꯆꯥꯗꯕ ꯑꯗꯨ ꯑꯣꯏꯔꯛꯑꯦ ꯑꯍꯑꯣꯏꯅ ꯄꯥꯎ ꯑꯃ ꯍꯥꯏꯒꯦ ꯍꯥꯏꯔꯒꯁꯨ ꯏꯟꯇꯔꯅꯦꯠꯀꯤ ꯈꯨꯠꯊꯥꯡꯗ ꯑꯩꯈꯣꯏꯅ ꯄꯦꯔꯦꯟꯁꯇ ꯍꯥꯏꯕꯗꯤ ꯃꯃꯥ ꯃꯄꯥ ꯑꯣꯏꯕꯁꯤꯡꯗ ꯑꯃꯗꯤ ꯑꯉꯥꯡꯗ ꯑꯩꯈꯣꯏꯅ ꯄꯥꯎ ꯑꯁꯦ ꯊꯥꯗꯣꯛ ꯊꯥꯖꯤꯜ ꯇꯧꯅꯔꯦ ꯍꯨꯖꯤꯛꯇꯤ ꯁ꯭ꯀꯨꯜꯒꯤ ꯃꯇꯥꯡ ꯑꯃꯗ ꯌꯦꯡꯒꯦ ꯃꯃꯥ ꯃꯄꯥꯅ ꯑꯗꯒꯤ ꯑꯉꯥꯡꯅ ꯁ꯭ꯀꯨꯜꯁꯤꯒꯤ ꯀꯔꯤ ꯑꯣꯏꯔꯤ ꯁ꯭ꯀꯨꯜꯁꯤꯗ ꯑꯦꯗꯃꯤꯁꯟ ꯇꯧꯒꯦ ꯍꯥꯏꯕ ꯍꯥꯏꯕꯗꯕꯨ ꯑꯣꯏꯔꯣ ꯁ꯭ꯀꯨꯜꯒꯤ ꯃꯇꯥꯡꯗ ꯌꯦꯡꯒꯦ ꯍꯥꯏꯕꯗꯕꯨ ꯑꯣꯏꯔꯣ ꯑꯩꯈꯣꯏꯅ ꯃꯣꯏꯒꯤ ꯁ꯭ꯀꯨꯜꯒꯤ ꯋꯦꯕꯁꯥꯏꯠꯇ ꯆꯡꯉꯒ ꯑꯩꯈꯣꯏꯅ ꯗꯤꯇꯦꯜꯁ ꯃꯌꯥꯝꯗꯣ ꯂꯣꯏꯅꯃꯛ ꯈꯪꯕ ꯉꯝꯃꯦ ꯑꯦꯗꯃꯤꯁꯟ ꯏꯟꯇꯔꯅꯦꯠꯀꯤ ꯊ꯭ꯔꯨꯗ ꯑꯦꯗꯃꯤꯁꯟ ꯇꯧꯕ ꯉꯝꯃꯦ ꯑꯗꯩ ꯑꯗꯨꯒ ꯏꯟꯇꯔꯅꯦꯠ ꯑꯣꯟꯂꯥꯏꯟ ꯀ꯭ꯂꯥꯁꯦꯁꯁꯨ ꯏꯟꯇꯔꯅꯦꯠꯅ ꯑꯣꯟꯂꯥꯏꯅ ꯀ꯭ꯂꯥꯁꯁꯇꯁꯨ ꯑꯌꯥꯝꯕ ꯃꯇꯦꯡ ꯄꯥꯡꯉꯦ ꯍꯥꯏꯕꯗꯤ ꯀꯣꯕꯤꯗ ꯂꯩꯕ ꯃꯇꯝꯗ ꯀꯣꯕꯤꯗ ꯂꯩꯕ ꯃꯇꯝꯗ ꯑꯩꯈꯣꯏꯅ ꯑꯉꯥꯡꯁꯤꯡꯗ ꯑꯣꯟꯂꯥꯏꯟ ꯀ꯭ꯂꯥꯁꯦꯁ ꯃꯌꯥꯝ ꯑꯃ ꯇꯧꯏ ꯑꯣꯟꯂꯥꯏꯟ ꯀ꯭ꯂꯥꯁꯦꯁ ꯑꯗꯨꯅ ꯃꯔꯝ ꯑꯣꯏꯗꯅ ꯑꯉꯥꯡꯁꯤꯡꯒꯤ ꯂꯥꯏꯛ ꯂꯥꯏꯁꯨꯗ ꯑꯀꯥꯏꯕꯁꯨ ꯄꯤꯈꯤꯗ꯭ꯔꯦ ꯑꯗꯨꯒ ꯃꯈꯣꯏꯗꯁꯨ ꯆꯍꯤꯁꯨ ꯃꯥꯡꯍꯟꯕ ꯑꯗꯨ ꯑꯣꯏꯈꯤꯗ꯭ꯔꯦ